ꯑꯩꯅ ꯅꯍꯥꯟ ꯃꯅꯤ ꯕꯦꯒ ꯑꯃ ꯂꯩꯖꯔꯨꯕꯅꯤ ꯃꯅꯤ ꯕꯦꯒ ꯑꯁꯤ ꯂꯩꯕ ꯅꯨꯃꯤꯠ ꯃꯔꯤꯅꯤꯃꯨꯛꯇꯤ ꯁꯨꯔꯦ ꯑꯩꯅ ꯌꯥꯝꯅ ꯄꯥꯝꯖꯅ ꯐꯖꯩ ꯈꯟꯅ ꯂꯩꯔꯨꯕꯅꯤ ꯑꯩꯒꯤ ꯄꯩꯁꯥ ꯍꯥꯞꯊꯣꯛ ꯍꯥꯞꯆꯤꯟ ꯈꯨꯗꯣꯡ ꯆꯥꯗꯕꯁꯤꯡ ꯑꯗꯨ ꯀꯣꯛꯅꯅꯕꯒꯤꯗꯃꯛꯇ ꯑꯩꯅ ꯕꯖꯥꯔꯗ ꯆꯠꯂꯒ ꯄꯥꯝꯖꯅ ꯈꯜꯂꯨꯕꯅꯤ ꯑꯗꯨꯒ ꯍꯥꯏꯔꯤꯕ ꯃꯅꯤ ꯕꯦꯒ ꯑꯁꯤ ꯃꯃꯜꯁꯨ ꯑꯗꯨꯝ ꯍꯣꯡꯉꯤ ꯃꯔꯝ ꯑꯗꯨꯅ ꯀ꯭ꯋꯥꯂꯤꯇꯤꯁꯨ ꯐꯠꯇꯕ ꯃꯔꯝꯅ ꯃꯅꯤ ꯕꯦꯒ ꯑꯁꯤ ꯁꯦꯒꯥꯏꯔꯦ ꯑꯩꯒꯤ ꯄꯩꯁꯥ ꯍꯥꯞꯊꯣꯛ ꯍꯥꯞꯆꯤꯟ ꯈꯨꯗꯣꯡ ꯆꯥꯗ꯭ꯔꯦ ꯑꯁꯤꯒꯨꯝꯕ ꯀꯝꯄꯦꯅꯤ ꯐꯖꯟꯅ ꯂꯩꯇꯕ ꯃꯃꯤꯡ ꯂꯩꯇꯕ ꯃꯅꯤ ꯕꯦꯒ ꯑꯁꯤ ꯂꯩꯕꯗ ꯈꯨꯗꯣꯡ ꯆꯥꯗꯕ ꯀꯌꯥ ꯃꯥꯏꯌꯣꯛꯅꯩ ꯃꯔꯝ ꯑꯗꯨꯅ ꯃꯤꯌꯥꯝꯅꯁꯨ ꯁꯦꯛꯁꯤꯟꯕꯤꯌꯨ ꯑꯗꯨꯅ ꯑꯩꯉꯣꯟꯗꯁꯨ ꯁꯤꯒꯤ ꯈꯨꯗꯣꯡ ꯆꯥꯗꯕꯁꯤ ꯃꯥꯏꯌꯣꯛꯅꯩ ꯃꯔꯝ ꯑꯗꯨꯅ ꯑꯩꯍꯥꯛꯁꯨ ꯃꯇꯨꯡꯗꯒꯤꯗꯤ ꯁꯨꯒꯨꯝꯕꯁꯤ ꯂꯩꯔꯔꯣꯏ ꯍꯥꯏꯅ ꯈꯟꯖꯩ